ꯑꯩꯒꯤ ꯃꯣꯠ ꯑꯣꯏꯅꯗꯤ ꯍꯥꯏꯕ ꯇꯥꯔꯒꯗꯤ ꯚꯥꯔꯠꯀꯤ ꯐꯦꯁꯟꯒꯤ ꯃꯇꯥꯡ ꯑꯁꯤꯗꯤ ꯚꯥꯔꯠꯀꯤ ꯐꯦꯁꯟꯁꯤ ꯍꯧꯖꯤꯛꯇꯤ ꯑꯗꯨꯝ ꯋꯥꯔꯜ ꯀ꯭ꯂꯥꯁꯀꯤ ꯋꯥꯔꯜ ꯀ꯭ꯂꯥꯁꯇ ꯂꯩꯔꯦ ꯋꯥꯔꯜ ꯀ꯭ꯂꯥꯁꯀꯤ ꯃꯅꯨꯡꯗ ꯑꯃ ꯆꯜꯂꯦ ꯍꯥꯏꯕ ꯈꯟꯖꯩ ꯑꯩꯒꯤ ꯋꯥꯈꯜꯗꯗꯤ ꯃꯔꯝꯗꯤ ꯅꯣꯡꯆꯨꯞꯂꯣꯝꯒꯤ ꯗ꯭ꯔꯦꯁ ꯑꯗꯒꯤ ꯏꯟꯗꯤꯌꯥꯒꯤ ꯗ꯭ꯔꯦꯁ ꯑꯗꯒꯤ ꯑꯇꯣꯞꯄ ꯀꯟꯇ꯭ꯔꯤ ꯀꯟꯇ꯭ꯔꯤꯒꯤ ꯗ꯭ꯔꯦꯁ ꯈꯩꯁꯤ ꯄꯨꯂꯞ ꯏꯟꯗꯤꯌꯥꯒꯤ ꯐꯤꯖꯣꯜꯁꯤꯗ ꯑꯌꯥꯝꯕ ꯑꯗꯨꯝ ꯁꯤꯖꯤꯟꯅꯔꯦ ꯚꯥꯔꯠꯀꯤ ꯐꯦꯁꯟ ꯑꯁꯤ ꯍꯧꯖꯤꯛꯇꯤ ꯋꯥꯔꯜ ꯀ꯭ꯂꯥꯁ ꯍꯥꯏꯗꯨ ꯑꯣꯏꯔꯦ ꯍꯧꯖꯤꯛꯇꯤ ꯌꯦꯡꯕꯗ ꯑꯗꯨꯝ ꯅꯨꯡꯉꯥꯏꯔꯦ ꯐꯖꯔꯦ ꯆꯥꯎꯈꯠꯂꯦ ꯑꯅꯧ ꯑꯅꯧꯕ ꯀꯟꯇ꯭ꯔꯤ ꯀꯟꯇ꯭ꯔꯤꯗ ꯆꯠꯅꯔꯤꯕ ꯐꯦꯁꯟꯁꯤꯡꯁꯨ ꯑꯁꯤꯒ ꯀꯣꯂꯥꯕ꯭ꯔꯦꯁꯟ ꯇꯧ ꯇꯧꯔꯒ ꯅꯧꯅ ꯑꯅꯧ ꯑꯅꯧꯕ ꯃꯈꯜ ꯃꯈꯜꯒꯤ ꯐꯦꯁꯟꯒꯤ ꯗ꯭ꯔꯦꯁ ꯐꯤꯔꯣꯜ ꯁꯦꯠꯅ ꯏꯟꯅꯕ ꯈꯨꯗꯤꯡꯃꯛ ꯚꯥꯔꯠꯇ ꯌꯧꯁꯤꯜꯂꯛꯑꯦ ꯍꯥꯏꯅ ꯈꯟꯖꯩ ꯑꯗꯨꯒ ꯍꯥꯟꯅꯒꯤ ꯍꯥꯟꯅꯒ ꯆꯥꯡꯗꯝꯅꯕꯗꯤ ꯌꯥꯝꯅ ꯈꯦꯠꯅꯔꯦ ꯍꯥꯟꯅꯗꯗꯤ ꯕ꯭ꯔꯤꯁꯇꯤꯁ ꯕ꯭ꯔꯤꯇꯤꯁ ꯂꯩꯔꯤ ꯃꯇꯝꯗꯗꯤ ꯑꯩꯈꯣꯏ ꯁꯤꯖꯤꯟꯅꯅꯤꯡꯕ ꯚꯥꯔꯠꯇ ꯁꯤꯖꯤꯟꯅꯔꯝꯃꯤꯕ ꯗ꯭ꯔꯦꯁꯈꯩꯁꯤꯗꯤ ꯑꯌꯥꯝꯕ ꯂꯣꯡꯒꯤ ꯑꯩꯈꯣꯏꯒꯤ ꯂꯣꯡꯒꯤꯒꯨꯝꯕ ꯀꯨꯔꯇꯥꯒꯨꯝꯕ ꯑꯗꯒꯤ ꯐꯩꯖꯣꯝꯒꯨꯝ ꯉꯥꯛꯇ ꯑꯌꯥꯝꯕ ꯁꯤꯖꯤꯟꯅꯔꯝꯃꯤ ꯑꯗꯨꯕꯨ ꯕ꯭ꯔꯤꯁꯇꯤꯁ ꯂꯥꯛꯑꯕ ꯃꯇꯨꯡꯗꯒꯤꯗꯤ ꯕ꯭ꯔꯤꯁꯇꯤꯁꯀꯤ ꯆꯠꯅꯕꯤ ꯍꯥꯏ ꯇꯥꯔꯦ ꯀꯣꯠ ꯁꯨꯠ ꯇꯥꯏ ꯅꯆꯤꯡꯕ ꯃꯌꯥꯝ ꯑꯃ ꯚꯥꯔꯠꯇꯁꯨ ꯆꯠꯅꯍꯧꯔꯦ ꯑꯁꯤꯅ ꯚꯥꯔꯠꯇꯗꯤ ꯐꯦꯁꯟꯁꯤ ꯑꯗꯨꯝ ꯐꯖꯔꯦ ꯍꯥꯏꯅ ꯈꯟꯕ ꯌꯥꯔꯦ ꯑꯩꯒꯤ ꯑꯩꯒꯤ ꯃꯣꯠ ꯑꯣꯏꯅꯗꯤ ꯑꯩꯅ ꯁꯦꯠꯅꯤꯡꯕ ꯗ꯭ꯔꯦꯁꯁꯤꯗꯤ ꯁꯣ ꯔꯨꯝꯅꯆꯤꯡꯕ ꯑꯃꯗꯒꯤ ꯆꯪ ꯆꯪꯉꯒ ꯂꯩꯔꯒ ꯏꯁꯥꯗ ꯆꯥꯟꯅꯖꯕ ꯏꯁꯥꯗ ꯀꯝꯐꯣꯔꯇꯦꯕꯜ ꯑꯣꯏꯕ ꯑꯗꯨꯒ ꯏꯁꯥꯗ ꯅꯨꯡꯉꯥꯏꯖꯕ ꯅꯨꯡꯉꯥꯏꯖꯕ ꯈꯜꯂꯒ ꯅꯨꯡꯉꯥꯏꯖꯕ ꯈꯜꯂꯒ ꯂꯩꯔꯒ ꯁꯦꯠꯀꯦ ꯍꯥꯏꯅ ꯈꯟꯖꯩ